ꯉꯁꯥꯏ ꯑꯩꯅ ꯕꯨꯛ ꯇꯧꯕ ꯀꯦꯕ ꯗ꯭ꯔꯥꯏꯕꯔ ꯀꯦꯕꯇꯨ ꯑꯩ ꯍꯧꯖꯤꯛ ꯀꯦꯟꯁꯦꯜ ꯇꯧꯒꯦ ꯍꯥꯏꯅ ꯀꯣꯜ ꯇꯧꯕꯅꯦ ꯃꯔꯝꯗꯤ ꯅꯣꯏꯒꯤ ꯀꯦꯕ ꯗ꯭ꯔꯥꯏꯕꯔꯗꯨ ꯃꯇꯝꯗ ꯂꯥꯛꯄꯤꯗꯕꯒꯤ ꯑꯩꯒꯤ ꯊꯕꯛꯇ ꯆꯠꯅꯤꯡꯉꯥꯏꯗꯨ ꯈꯔ ꯊꯦꯡꯕꯒꯤ ꯑꯩꯅ ꯑꯗꯨꯗ ꯈꯟꯈꯤꯕ ꯀꯦꯕ ꯗ꯭ꯔꯥꯏꯕꯔ ꯑꯗꯨꯗꯨ ꯑꯗꯨꯝ ꯑꯗꯨ ꯑꯣꯏꯅ ꯕꯨꯛ ꯇꯧꯈ꯭ꯔꯦ ꯑꯗꯨꯒꯤ ꯍꯧꯖꯤꯛ ꯑꯗꯨꯗꯨ ꯀꯦꯟꯁꯦꯜ ꯇꯧꯒꯦ ꯍꯥꯏꯅ ꯅꯣꯏꯕꯨ ꯍꯥꯏꯅꯤꯡꯕꯒꯤ ꯇꯧꯕꯅꯦ ꯊꯦꯡꯀꯤꯌꯨ